ꯚꯤꯍꯤꯀꯜꯁ ꯃꯃꯤꯡꯒꯤ ꯃꯃꯤꯡꯁꯤꯡ ꯈꯔ ꯍꯥꯏꯖꯒꯦ ꯑꯩꯈꯣꯏꯅ ꯇꯇꯥꯒꯤ ꯍꯥꯏꯔꯕꯗ ꯇꯣꯌꯣꯇꯥ ꯑꯗꯨꯒ ꯍꯣꯟꯗꯥꯒꯤ ꯍꯥꯏꯔꯒꯅ ꯌꯝꯍꯥꯒꯨꯝꯕ ꯑꯗꯨꯒ ꯑꯦꯛꯇꯤꯚꯥ ꯑꯁꯤꯅ ꯑꯩꯈꯣꯏ ꯐꯔꯥꯔꯤꯒꯨꯝꯕ ꯑꯗꯨꯒ ꯑꯩꯈꯣꯏꯒꯤ ꯑꯜꯇꯣ ꯑꯣꯛꯇꯣ ꯑꯁꯤꯒꯨꯝꯕ ꯅꯆꯤꯡꯕꯁꯤꯡ ꯑꯁꯤ